ꯍꯂꯣ ꯑ ꯑꯧ ꯃꯥꯅꯦ ꯑꯣ ꯍꯣꯏ ꯍꯣꯏ ꯌꯥꯅꯤ ꯌꯥꯅꯤ ꯑꯗꯨ ꯔꯦꯗ ꯀꯂꯔꯗꯨꯅꯦꯕ ꯑ ꯌꯥꯅꯤ ꯑꯗꯨꯝ ꯍꯧꯖꯤꯛ ꯀꯥꯔꯁꯤ ꯑꯗꯨꯝ ꯑꯦ ꯁꯤ ꯌꯥꯎꯕꯤ ꯂꯩꯔꯦ ꯌꯥꯎꯗꯕ ꯂꯩꯔꯦ ꯑꯗꯨꯝ ꯀꯦꯃꯔꯥ ꯄꯥꯟꯕꯁꯨ ꯂꯩꯔꯦ ꯄꯥꯟꯗꯕꯁꯨ ꯂꯩꯔꯦ ꯑꯗꯣ ꯑꯗꯣꯝꯅ ꯀꯔꯝꯕ ꯄꯥꯝꯕꯤꯒꯦ ꯍꯥꯏꯕꯗꯨꯃ ꯍꯥꯏꯕꯤꯔꯛꯑꯣ ꯌꯥꯅꯤ ꯍꯣꯏ ꯍꯣꯏ ꯑꯗꯣ ꯑꯇꯩꯗꯤ ꯌꯥꯅꯤ ꯑꯗꯨꯝ ꯑꯣꯏꯅꯤ ꯑꯗꯨꯝ ꯑꯄꯥꯝꯕ ꯃꯈꯜꯁꯤꯡ ꯑꯄꯥꯝꯕ ꯀꯩꯅꯣꯁꯤꯡ ꯑꯗꯨꯝ ꯑꯦꯚꯥꯏꯂꯦꯕꯜ ꯑꯣꯏꯅꯤ ꯏ ꯑꯦꯝ ꯑꯥꯏꯁꯨ ꯑꯗꯨꯝ ꯈꯨꯗꯣꯡꯆꯥꯕ ꯂꯩꯒꯅꯤ ꯑꯗꯨꯝ ꯂꯣꯟꯒꯤ ꯂꯣꯟꯆꯥꯕ ꯂꯩꯅꯤ ꯑꯗꯨꯝ ꯂꯣꯟꯗ ꯑꯣꯏꯅ ꯇꯧꯒꯦꯔ ꯅꯠꯇ꯭ꯔꯒꯅ ꯑꯗꯨꯝ ꯗꯥꯏꯔꯦꯛ ꯍꯦꯛꯇ ꯇꯧꯒꯦ ꯍꯥꯏꯔꯁꯨ ꯑꯗꯨꯝ ꯑꯣꯐꯤꯁꯇ ꯊꯣꯛꯂꯛꯑꯣ ꯑꯗꯨꯒ ꯑꯗꯨꯝ ꯑꯗꯨ ꯏ ꯑꯦꯝ ꯑꯥꯏꯗ ꯇꯧꯔꯒꯅ ꯑꯗꯨꯝ ꯃꯥꯒꯤ ꯕꯦꯡ ꯏꯁꯇꯦꯠꯃꯦꯟ ꯆꯪꯒꯅꯤ ꯑꯗꯒ ꯑꯃꯃ ꯑꯙꯥꯔ ꯄꯥꯏꯕꯤꯔꯛꯑꯣ ꯑꯗꯨ ꯄꯥꯏꯕꯤꯔꯛꯑꯣ ꯑꯗꯨ ꯀꯩꯁꯨ ꯌꯥꯝꯅ ꯕꯦꯡ ꯏꯁꯇꯦꯠꯃꯦꯟꯗꯣ ꯌꯦꯡꯉꯒ ꯃꯥꯒꯤ ꯗꯥꯎꯟ ꯄꯦꯃꯦꯟꯗꯣ ꯀꯌꯥꯝ ꯄꯦꯃꯦꯟ ꯇꯧꯒꯗꯒꯦ ꯈꯣꯠꯀꯗꯒꯦ ꯍꯥꯏꯕꯗꯨꯃ ꯑꯗꯨꯝꯕ ꯏꯁꯇꯦꯠꯃꯦꯟꯗꯣ ꯌꯦꯡꯉ ꯑꯗꯨꯝ ꯈꯪꯒꯅꯤ ꯑꯗꯨꯒ ꯑꯗꯨ ꯑꯧ ꯑꯣꯐꯤꯁꯇ ꯑꯣꯏꯅ ꯂꯦꯡꯊꯣꯛꯄꯤꯔꯛꯑꯣꯅꯦ ꯑꯗꯨꯒ ꯑꯀꯨꯞꯄ ꯋꯥꯔꯤꯗꯨ ꯁꯥꯟꯅꯔꯁꯤ